ꯑꯩꯅ ꯃꯅꯤꯄꯨꯔ ꯂꯣꯟꯁꯤꯡꯒꯤ ꯌꯦꯡꯕ ꯌꯨꯇꯨꯞꯕꯔꯁꯤꯡꯒꯤ ꯃꯃꯤꯡꯗꯤ ꯅꯥꯔꯨ ꯂꯤꯂꯤ ꯕꯦꯔꯣꯟ ꯁꯆꯤꯟꯀꯔ ꯁꯒꯣꯜꯁꯦꯝ ꯗꯥ꯭ꯔꯋꯤꯟ ꯁꯥꯔꯀꯜ ꯇꯤꯡꯀꯨꯜ ꯃꯈꯣꯏꯁꯤꯡꯅ ꯆꯤꯡꯕ ꯌꯦꯡꯉꯤ ꯃꯈꯣꯏꯅ ꯑꯩꯈꯣꯏꯗ ꯏꯟꯇꯔꯇꯦꯟꯃꯦꯟ ꯑꯣꯏꯕ ꯄ꯭ꯔꯣꯒ꯭ꯔꯥꯝ ꯀꯌꯥ ꯑꯃꯁꯨ ꯕꯤꯗꯤꯑꯣ ꯁꯦꯝꯗꯨꯅ ꯎꯠꯂꯤ ꯋꯥꯔꯝꯕ ꯀꯌꯥꯗꯨꯁꯨ ꯃꯈꯣꯏꯒꯤ ꯕꯤꯗꯤꯑꯣ ꯌꯦꯡꯉꯒ ꯄꯣꯊꯥꯏ ꯐꯅꯤ ꯑꯣꯏꯕ ꯕꯤꯗꯤꯑꯣ ꯅꯝꯗꯨꯅ ꯃꯤꯉꯣꯟꯗ ꯄꯣꯊꯥꯕ ꯉꯝꯍꯜꯂꯤ ꯃꯈꯣꯏꯅ ꯃꯈꯣꯏꯁꯤꯡꯒꯤ ꯕꯤꯗꯤꯑꯣꯁꯤꯡ ꯌꯥꯝ ꯅꯨꯡꯉꯥꯏ ꯑꯇꯣꯞꯄ ꯂꯣꯟꯒꯤ ꯑꯩꯅ ꯏꯟꯇꯔꯇꯦꯟꯃꯦꯟ ꯄ꯭ꯔꯣꯒ꯭ꯔꯥꯝ ꯑꯣꯏꯕ ꯕꯤꯗꯤꯑꯣꯁꯤꯡꯗꯤ ꯑꯇꯣꯞꯄ ꯂꯣꯟꯒꯤ ꯍꯤꯟꯗꯤ ꯂꯣꯟꯒꯤ ꯑꯣꯏꯕ ꯂꯣꯟꯒꯤ ꯕꯤꯛ ꯕꯣꯁ ꯍꯥꯏꯔꯤꯕ ꯀꯟꯇꯦꯟꯁꯤꯡꯗꯨ ꯌꯦꯡꯉꯤ ꯃꯈꯣꯏꯅ ꯑꯩꯈꯣꯏꯗ ꯌꯥꯝ ꯅꯨꯡꯉꯥꯏꯕ ꯐꯅꯤ ꯑꯣꯏꯕ ꯕꯤꯗꯤꯑꯣ ꯀꯌꯥ ꯎꯠꯇꯨꯅ ꯑꯩꯈꯣꯏꯗ ꯍꯔꯥꯎ ꯍꯜꯂꯤ ꯊꯋꯥꯏ ꯅꯨꯡꯉꯥꯏꯇꯕ ꯀꯌꯥ ꯂꯩꯔꯝꯃꯁꯨ ꯅꯨꯡꯉꯥꯏꯍꯜꯂꯤ